ꯑꯩꯅ ꯉꯁꯤꯐꯥꯎꯗ ꯅꯤꯁꯤꯡꯖꯕ ꯅꯨꯡꯁꯤꯔꯤꯕ ꯉꯁꯤꯐꯥꯎꯕꯗ ꯀꯥꯎꯕ ꯂꯩꯇꯅ ꯅꯤꯡꯁꯤꯡꯉꯒ ꯂꯩꯔꯤꯕ ꯈꯔ ꯍꯥꯏ ꯇꯥꯔꯒꯗꯤ ꯑꯩꯈꯣꯏ ꯃꯅꯤꯄꯨꯔꯁꯤ ꯀꯥꯏꯕ ꯌꯥꯗꯦ ꯍꯥꯏꯗꯨꯅ ꯊꯧꯅꯥ ꯐꯅ ꯂꯦꯞꯈꯤꯕ ꯃꯃꯤꯡ ꯑꯣꯏꯅ ꯍꯥꯏꯔꯒꯗꯤ ꯏꯔꯥꯕꯣꯠ ꯍꯤꯖꯝ ꯏꯔꯥꯕꯣꯠ ꯕꯤꯔ ꯇꯤꯀꯦꯟꯗ꯭ꯔꯖꯤꯠ ꯃꯣꯏꯅ ꯇꯧꯔꯝꯕ ꯑꯩꯈꯣꯏꯒꯤꯗꯃꯛꯇ ꯉꯥꯛꯑꯝꯕ ꯃꯌꯥꯝ ꯑꯃ ꯑꯗꯒꯤ ꯃꯅꯤꯄꯨꯔꯁꯤ ꯀꯗꯥꯏꯗ ꯀꯥꯏꯒꯗꯒꯦ ꯀꯥꯏꯕ ꯌꯥꯔꯣꯏ ꯍꯥꯏꯕꯩꯒꯤꯗꯃꯛꯇ ꯃꯅꯤꯄꯨꯔꯤꯗꯃꯛꯇ ꯊꯦꯡꯅꯒꯤꯕ ꯊꯣꯛꯈꯤꯕ ꯅꯨꯄꯤ ꯂꯥꯟ ꯏꯃꯥ ꯃꯌꯥꯝꯅ ꯊꯦꯡꯅꯈꯤꯕ ꯑꯗꯨꯝꯕ ꯀꯌꯥ ꯑꯃ ꯉꯁꯤ ꯐꯥꯎꯕꯗ ꯀꯥꯎꯗꯅ ꯅꯤꯡꯁꯤꯡꯉꯒ ꯑꯗꯨꯝ ꯂꯩꯔꯤ